ꯊꯧꯕꯥꯜ ꯖꯤꯜꯂꯥ ꯍꯥꯏꯔꯤꯕ ꯊꯧꯕꯥꯜ ꯗꯤꯁꯇ꯭ꯔꯤꯛ ꯑꯁꯤ ꯃꯇꯝ ꯑꯃꯗ ꯌꯥꯝꯅ

ꯑꯩꯈꯣꯏꯒꯤ ꯂꯋꯥꯏ ꯍꯥꯏꯔꯒ ꯑꯗꯨꯃꯥꯏꯅ ꯈꯪꯅꯔꯝꯃꯤ ꯌꯥꯝꯅ ꯀꯔꯤ ꯑꯩꯈꯣꯏꯒꯤ ꯆꯥꯎꯈꯠꯄ ꯋꯥꯠꯂꯛꯄ ꯗꯤꯕꯂꯞꯃꯦꯟ ꯂꯩꯔꯛꯇꯕ ꯃꯔꯝ ꯑꯣꯏꯔ ꯇꯨ ꯊꯥꯎꯖꯟ ꯇ꯭ꯋꯦꯟꯇꯤ ꯇꯨ ꯊꯥꯎꯖꯟ ꯇꯨꯒꯤ ꯑꯩꯈꯣꯏꯒꯤ ꯇꯨ ꯊꯥꯎꯖꯟ ꯇꯨꯗꯒꯤ ꯑꯅꯧꯕ ꯂꯩꯉꯥꯛ ꯑꯃ ꯂꯥꯛꯄꯗꯒꯤ ꯊꯧꯕꯥꯜꯗꯒꯤ ꯍꯥꯏꯒꯠꯈꯤꯕ ꯑꯩꯈꯣꯏꯒꯤ ꯃꯤꯅꯤꯁꯇꯔ ꯑꯃꯅ ꯆꯤꯞ ꯃꯤꯅꯤꯁꯇꯔ ꯑꯣꯏꯔꯛꯄꯗꯒꯤ ꯊꯧꯕꯥꯜ ꯖꯤꯜꯂꯥ ꯑꯁꯤ ꯑꯩꯈꯣꯏꯒꯤ ꯆꯥꯎꯈꯠꯄ ꯌꯥꯕ ꯑꯃꯗꯤ ꯗꯤꯕꯂꯞ ꯇꯧꯕ ꯌꯥꯕꯁꯤꯡ ꯀꯌꯥꯃꯔꯨꯝ ꯃꯍꯥꯛꯅ ꯄꯨꯁꯤꯜꯂꯛꯄꯗꯒꯤ ꯉꯁꯤꯗꯤ ꯊꯧꯕꯥꯜ ꯑꯁꯤ ꯃꯇꯝ ꯑꯃ ꯗꯤꯁꯇ꯭ꯔꯤꯛ ꯍꯣꯁꯄꯤꯇꯥꯜ ꯍꯥꯏꯅ ꯍꯣꯁꯄꯤꯇꯥꯜ ꯑꯁꯤ ꯂꯩꯔꯝꯗꯦ ꯌꯥꯝꯅ ꯋꯥꯅ ꯑꯩꯈꯣꯏꯒꯤ ꯌꯥꯝꯅ ꯑꯄꯤꯛꯄ ꯀꯥꯈꯜ ꯑꯃꯗ ꯗꯤꯁꯇ꯭ꯔꯤꯛ ꯍꯣꯁꯄꯤꯇꯥꯜꯅꯦꯅ ꯂꯩꯔꯝꯃꯤ ꯑꯗꯨꯕꯨ ꯂꯩꯉꯥꯛ ꯑꯁꯤꯅ ꯑꯩꯈꯣꯏꯒꯤ ꯑꯗꯨꯒꯨꯝꯂꯕ ꯊꯧꯕꯥꯜ ꯖꯤꯜꯂꯥ ꯑꯁꯤꯗ ꯂꯩꯕꯤꯔꯤꯕ ꯄ꯭ꯔꯖꯥꯒꯤ ꯈꯜꯂꯒ ꯗꯤꯁꯇ꯭ꯔꯤꯛ ꯍꯣꯁꯄꯤꯇꯥꯜ ꯕꯦꯗ ꯑꯩꯈꯣꯏꯒꯤ ꯆꯅꯤ ꯍꯦꯟꯅ ꯂꯩꯕ ꯌꯥꯕ ꯑꯗꯨꯒꯨꯝꯂꯕ ꯍꯣꯁꯄꯤꯇꯥꯜ ꯑꯆꯧꯕ ꯑꯃ ꯄꯨꯊꯕꯤꯔꯛꯇꯨꯅ ꯁꯥꯕ ꯑꯃꯗꯤ ꯋꯨꯃꯦꯟꯒꯤ ꯀꯣꯠ ꯑꯃꯗꯤ ꯇꯣꯉꯥꯟ ꯇꯣꯉꯥꯟꯕ ꯑꯩꯈꯣꯏꯒꯤ ꯗꯤꯕꯂꯞꯃꯦꯟ ꯀꯌꯥ ꯃꯔꯨꯝ ꯄꯨꯔꯛꯄꯗꯒꯤ ꯉꯁꯤꯗꯤ ꯊꯧꯕꯥꯟ ꯖꯤꯜꯂꯥ ꯑꯁꯤ ꯑꯩꯈꯣꯏ ꯆꯥꯎꯈꯠꯄ ꯑꯇꯣꯞ ꯑꯇꯣꯞꯄ ꯗꯤꯁꯇ꯭ꯔꯤꯛꯁꯤꯡꯒ ꯆꯥꯎꯈꯠꯄꯒꯤ ꯂꯝꯖꯦꯟ ꯇꯥꯟꯅꯕ ꯀꯥꯟꯗ ꯑꯗꯨꯝꯃꯛ ꯈꯦꯠꯅꯔꯔꯣꯏꯗꯕ ꯑꯗꯨꯒꯨꯝꯂꯕ ꯊꯧꯕꯥꯜ ꯖꯤꯜꯂꯥ ꯄꯔꯤꯁꯠ ꯑꯃ ꯑꯣꯏ ꯑꯗꯨꯕꯨ ꯍꯧꯖꯤꯛ ꯍꯧꯖꯤꯛ ꯊꯧꯕꯥꯟ ꯗꯤꯁꯇ꯭ꯔꯤꯛ ꯑꯁꯤ ꯑꯩꯈꯣꯏꯒꯤ ꯑꯣꯏꯔꯤꯕ ꯂꯩꯄꯥꯛꯀꯤ ꯑꯣꯏꯕ ꯏꯔꯥꯡ ꯑꯁꯤꯅ ꯑꯩꯈꯣꯏꯒꯤ ꯇꯠꯇꯅ ꯀꯔꯤꯒꯨꯝꯕꯗ ꯊꯣꯛꯄꯁꯤ ꯃꯁꯤ ꯑꯃꯗꯤ ꯑꯊꯨꯕ ꯃꯇꯝꯗ ꯑꯩꯈꯣꯏꯒꯤ ꯋꯥꯔꯣꯏꯁꯤꯟ ꯄꯨꯔꯛꯇꯨꯅ ꯁꯥꯟꯇꯤ ꯑꯣꯏꯕ ꯂꯩꯕꯥꯛ ꯑꯃ ꯑꯣꯏꯍꯟꯅꯤꯡꯉꯤ